ꯑꯩꯅ ꯏꯕꯦꯟ ꯆꯠꯄ ꯃꯇꯝꯗ ꯈ꯭ꯋꯥꯏꯗꯒꯤ ꯌꯥꯝꯅ ꯈꯨꯗꯣꯡꯆꯥꯗꯕ ꯃꯇꯥꯡ ꯑꯃ ꯊꯣꯛꯈꯤꯕ ꯍꯥꯏ ꯇꯥꯔꯒꯗꯤ ꯀꯣꯁꯇ꯭ꯌꯨꯝꯁꯦ ꯑꯩꯅ ꯑꯩꯒꯤ ꯃꯦꯖꯔꯃꯦꯟ ꯏꯁꯥꯒꯤ ꯃꯦꯖꯔꯃꯦꯟꯁꯦ ꯑꯣꯜꯂꯒ ꯇꯨꯕꯗꯨ ꯑꯗꯨ ꯁꯦꯠꯄ ꯃꯇꯝꯗꯅ ꯍꯦꯛꯇ ꯑꯩꯈꯣꯏꯒꯤ ꯏꯟꯆꯤ ꯑꯅꯤ ꯑꯍꯨꯝ ꯍꯦꯟꯅ ꯍꯦꯛꯇ ꯋꯥꯠꯂꯝꯕ ꯑꯗꯒꯤ ꯁ꯭ꯌꯨ ꯑꯂꯥꯋꯦꯟꯁꯀꯁꯦ ꯍꯦꯛꯇ ꯀꯔꯤ ꯍꯥꯏꯅꯤ ꯈꯤꯇꯪ ꯂꯤꯛꯑꯝꯕ ꯆꯥꯔꯝꯗꯕꯗꯒꯤ ꯑꯗꯨꯒꯨꯝꯕ ꯃꯌꯥꯝ ꯈꯨꯗꯣꯡꯆꯥꯗꯕ ꯃꯌꯥꯝ ꯊꯦꯡꯅꯩꯌꯦ ꯑꯗꯨꯒ ꯑꯩꯈꯣꯏꯒꯤ ꯁꯤꯁꯦ ꯀꯃꯥꯏꯅ ꯑꯩꯈꯣꯏꯅꯃꯨꯛ ꯑꯩꯅꯃꯨꯛ ꯃꯦꯅꯦꯁ ꯇꯧꯒꯦ ꯍꯥꯏ ꯃꯇꯝꯗ ꯑꯩꯈꯣꯏꯒꯤ ꯉꯍꯥꯛꯇꯪꯒꯤ ꯇꯥꯏꯃꯤꯡꯗꯨꯗ ꯑꯩꯁꯦ ꯑꯣꯜ ꯗ ꯇꯥꯏꯝ ꯑꯩꯁꯦ ꯌꯦꯇꯨꯝꯒ ꯂꯪꯒꯁꯦ ꯑꯗꯨꯝ ꯄꯨꯔꯒ ꯆꯠꯂꯦꯕ ꯍꯥꯏꯗꯤ ꯆꯥꯔꯛꯇ꯭ꯔꯒꯁꯨ ꯆꯥꯗ꯭ꯔꯤ ꯄꯣꯠꯇꯣ ꯍꯟꯇꯣꯛꯑꯒ ꯑꯃꯨꯛꯀ ꯑꯃꯨꯛ ꯇꯥꯏꯁꯤꯟꯗꯣꯏꯅꯦꯕ ꯈꯨꯠꯁꯤꯅ ꯑꯃꯨꯛꯀ ꯑꯗꯨꯃꯥꯏꯅ ꯑꯩꯁꯦ ꯌꯦꯇꯨꯝꯒ ꯂꯪꯒ ꯄꯨꯔꯒ ꯆꯠꯂꯦ ꯑꯗꯒꯤ ꯁꯝꯇꯥꯏꯝꯁ ꯑꯩꯅ ꯑꯥꯃꯨꯔꯛꯒꯨꯝꯕ ꯁꯦꯠꯂꯛꯄ ꯃꯇꯝꯗ ꯑꯩꯈꯣꯏꯒꯤ ꯑꯩꯒꯤ ꯂꯒꯦꯁꯇ ꯍꯥꯞꯄꯗꯨ ꯁꯣꯏꯗꯅ ꯈꯣꯠꯇꯅ ꯁꯦꯒꯥꯏꯔꯝꯕ ꯍꯦꯛꯇ ꯌꯥꯎ ꯂꯩꯔꯝꯃꯦ ꯑꯗꯨꯒꯨꯝꯕꯗꯨ ꯑꯩꯈꯣꯏꯒꯤ ꯈꯨꯗꯛꯇ ꯍꯥꯏꯗꯤ ꯑꯃꯨꯛꯀ ꯔꯤꯗ ꯍꯟ ꯆꯠ ꯍꯥꯏꯗꯤ ꯁꯦꯝꯃꯒ ꯌꯥꯗꯕꯅꯤꯅ ꯑꯗꯨꯝ ꯍꯣꯠ ꯒ꯭ꯂꯨꯒꯨꯝꯕ ꯑꯗꯒꯤ ꯁꯨꯄꯒ꯭ꯂꯨꯒꯨꯝꯕꯁꯦ ꯇꯧꯔꯒ ꯅꯞꯄꯒ ꯑꯗꯨꯝ ꯑꯗꯨꯃꯥꯏꯅ ꯇꯧꯔꯒ ꯅꯞꯈꯤ ꯑꯗꯨꯒ ꯑꯩꯅꯃꯨꯛ ꯑꯗꯨꯒꯤ ꯃꯇꯥꯡꯗ ꯑꯃꯨꯛ ꯀꯔꯤ ꯑꯃꯨꯛ ꯈꯪꯍꯧꯒꯦ ꯍꯥꯏ ꯃꯇꯝꯗ ꯅꯦꯛꯁ ꯇꯥꯏꯝꯗꯗꯤ ꯑꯩ ꯐꯖꯅ ꯆꯦꯛꯁꯤꯟꯅ ꯐꯖꯅ ꯑꯃꯨꯛ ꯇꯨꯔꯒ ꯐꯖꯅ ꯆꯦꯛꯁꯤꯟꯅ ꯄꯨꯕ ꯍꯥꯏꯅ ꯁꯨꯃꯥꯏꯅ ꯊꯝꯅꯤꯡꯉꯦ